ꯃꯇꯝ ꯄꯨꯝꯅꯃꯛꯇ ꯑꯗꯣꯝꯕꯨ ꯅꯣꯛꯍꯜꯂꯤꯕ ꯑꯗꯣꯝꯅ ꯈꯣꯏꯗꯥꯖꯕ ꯆꯦꯟꯕꯒ ꯃꯔꯤ ꯂꯩꯅꯕ ꯃꯤꯝꯁꯤꯡ ꯅꯠꯇ꯭ꯔꯒ ꯐꯥꯒꯤ ꯖꯣꯒꯥꯏꯁꯤꯡ ꯑꯗꯨ ꯀꯔꯤꯅꯣ ꯅꯠꯇ꯭ꯔꯒ ꯑꯗꯣꯝꯒꯤ ꯄꯥꯝꯖꯕꯒ ꯃꯔꯤ ꯂꯩꯅꯕ ꯅꯨꯡꯉꯥꯏꯔꯕ ꯅꯤꯡꯁꯤꯡꯕ ꯑꯃ ꯍꯥꯏꯕ ꯌꯥꯒꯗ꯭ꯔꯥ ꯍ꯭ꯋꯥꯠ ꯑꯥꯔ ꯌꯣꯔ ꯐꯦꯕꯣꯇꯥꯏꯠ ꯔꯟꯅꯤꯡ ꯔꯤꯂꯥꯁꯇꯦꯠ ꯃꯤꯝꯁ ꯑꯣꯔ ꯖꯣꯛꯁ ꯗꯦꯠ ꯑꯣꯜꯋꯦꯁ ꯃꯦꯛ ꯌꯨ ꯂꯐ ꯑꯣꯔ ꯀꯦꯟ ꯌꯨ ꯁꯦ ꯑꯦ ꯐꯟ ꯃꯦꯃꯣꯔꯤ ꯔꯤꯂꯦꯇꯦꯠ ꯇꯨ ꯌꯣꯔ ꯏꯟꯇꯔꯦꯁ

ꯌꯥꯝꯅ ꯅꯣꯛꯅꯤꯡꯕ ꯋꯥꯔꯤ ꯑꯃꯗꯤ ꯅꯨꯡꯉꯥꯏꯈꯤꯕ ꯋꯥꯔꯤ ꯍꯥꯏꯔꯒꯗꯤ ꯑꯩꯈꯣꯏꯅ ꯁ꯭ꯀꯨꯜꯒꯤ ꯃꯔꯥꯊꯟ ꯆꯦꯟꯕ ꯃꯇꯝꯗ ꯌꯥꯝꯅ ꯑꯩꯒꯤ ꯏꯃꯥꯟꯅꯕ ꯑꯃ ꯂꯩ ꯑꯩꯈꯣꯏ ꯒ꯭ꯔꯨꯞ ꯈꯔ ꯂꯩ ꯑꯗꯨꯒ ꯑꯩꯈꯣꯏ ꯄꯨꯟꯅ ꯆꯦꯟꯃꯤꯟꯅꯩ ꯃꯗꯨꯒꯤ ꯃꯔꯛꯁꯤꯗ ꯆꯦꯜꯂꯛꯄ ꯍꯧꯔꯛꯄ ꯃꯇꯝꯗ ꯑꯩꯈꯣꯏꯁꯤ ꯌꯥꯝꯅ ꯋꯥꯗꯅ ꯍꯥꯏꯗꯤ ꯏꯁꯥ ꯐꯤꯖꯤꯀꯦꯜꯂꯤ ꯐꯤꯠ ꯑꯣꯏꯔꯒ ꯆꯦꯟꯕ ꯍꯧꯔꯛꯏ ꯃꯁꯤ ꯀꯛꯆꯤꯡ ꯇꯨ ꯁꯣꯔꯥ ꯆꯦꯟꯕꯅꯤ ꯃꯁꯤꯗ ꯆꯦꯜꯂꯛꯄꯗ ꯁꯣꯔꯥ ꯌꯧꯔꯝꯗꯥꯏꯗ ꯌꯧꯔꯝꯗꯥꯏꯗ ꯑꯩꯒꯤ ꯏꯃꯥꯟꯅꯕ ꯑꯃꯅ ꯌꯥꯝꯅ ꯋꯥꯅ ꯃꯥꯅ ꯑꯩꯉꯣꯟꯗ ꯀꯣꯏꯁꯟ ꯑꯃ ꯍꯪꯉꯛꯏ ꯃꯗꯨꯗꯤ ꯅꯪ ꯆꯦꯜꯂꯤꯕꯗꯣ ꯅꯪ ꯋꯥꯗ꯭ꯔꯣ ꯅꯇꯤꯟ ꯌꯣꯠꯇ꯭ꯔꯣ ꯍꯥꯏꯅ ꯍꯪꯉꯛꯏ ꯃꯗꯨꯗ ꯑꯩꯁꯨ ꯌꯥꯝꯅ ꯋꯥꯈꯠꯂꯛꯄꯒꯤ ꯇꯥꯏꯃꯤꯡ ꯑꯣꯏꯕꯅ ꯑꯩꯅꯁꯨ ꯐꯥꯒꯤ ꯐꯥꯒꯤ ꯑꯣꯏꯅ ꯈꯨꯝꯈꯤ ꯑꯗꯨꯗ ꯑꯩꯅ ꯁꯨꯃꯥꯏꯅ ꯍꯥꯏꯈꯤ ꯋꯥꯗꯦꯗ ꯇꯤꯟ ꯑꯣꯏꯅ ꯌꯣꯠꯂ ꯌꯣꯠꯂ ꯆꯦꯜꯂꯤ ꯍꯥꯏꯅ ꯑꯗꯨꯗ ꯑꯩꯈꯣꯏ ꯂꯥꯛꯃꯤꯟꯅꯔꯤꯕ ꯏꯃꯥꯟꯅꯕꯁꯤꯡ ꯑꯗꯨꯒ ꯑꯩꯈꯣꯏ ꯄꯨꯟꯅ ꯅꯣꯛꯑ ꯅꯣꯛꯑꯒ ꯆꯦꯟꯃꯤꯟꯅꯈꯤ ꯑꯗꯨꯒ ꯁꯣꯔꯥ ꯌꯧꯔꯛꯄꯗ ꯑꯃꯨꯛꯀ ꯑꯩꯈꯣꯏ ꯑꯩꯈꯣꯏ ꯄꯥꯔꯇꯤ ꯑꯁꯤ ꯁꯣꯔꯥ ꯌꯧꯕꯒ ꯑꯩꯈꯣꯏꯒꯤ ꯍꯧꯖꯤꯛꯀꯤ ꯍꯥꯏꯔꯤꯕ ꯃꯥꯔꯥꯊꯟ ꯔꯦꯁ ꯑꯗꯤꯁ ꯌꯥꯝꯅ ꯌꯥꯝꯅ ꯅꯨꯡꯉꯥꯏꯕ ꯍꯥꯏꯕꯇꯥꯔꯦ ꯑꯋꯥꯕ ꯄꯣꯊꯥꯕꯩ ꯃꯇꯝ ꯃꯤꯅꯤꯠ ꯃꯉꯥꯈꯛꯇꯪ ꯏꯁꯤꯡ ꯊꯛꯄꯒꯤ ꯑꯃꯗꯤ ꯋꯥꯁꯔꯨꯝ ꯆꯪꯕꯒꯤ ꯔꯦꯁꯔꯨꯝ ꯆꯪꯕꯒꯤ ꯑꯗꯨꯃꯥꯏꯅ ꯃꯇꯝ ꯈꯔ ꯈꯥꯏꯗꯣꯛꯏ ꯃꯗꯨꯒꯤ ꯃꯔꯛꯁꯤꯗ ꯑꯩꯒꯤ ꯑꯗꯨꯒꯤ ꯑꯩꯒꯤ ꯐ꯭ꯔꯦꯟꯁꯤꯡꯒ ꯑꯗꯨ ꯃꯇꯝ ꯂꯧꯕꯗ ꯑꯩꯈꯣꯏꯒꯤ ꯐꯥꯒꯤ ꯇꯧꯅꯕ ꯍꯥꯏꯕꯇꯥꯔꯦ ꯑꯩꯈꯣꯏ ꯃꯌꯥꯝ ꯑꯗꯨ ꯀꯃꯥꯏꯅ ꯍꯥꯏꯅꯒꯦ ꯍꯥꯏꯗꯅ ꯆꯥꯛ ꯑꯣꯏꯅ ꯆꯥꯔ ꯍꯜꯂꯁꯤꯔꯥ ꯑꯗꯨꯃꯥꯏꯅꯁꯨ ꯍꯥꯏꯅꯈꯤ ꯐꯥꯒꯤ ꯖꯣꯒꯥꯏ ꯇꯧꯗꯅ ꯌꯥꯝꯅ ꯅꯨꯡꯉꯥꯏꯅ ꯍꯟꯈꯤ ꯍꯜꯂꯛꯄ ꯍꯧꯔꯛꯑꯦ ꯑꯗ ꯍꯜꯂꯛꯄꯁꯤꯗ ꯑꯩ ꯏꯃꯥꯟꯅꯕ ꯃꯔꯥꯊꯟꯗ ꯌꯥꯎꯗꯕ ꯃꯤ ꯑꯃꯅꯤꯅ ꯑꯩꯈꯣꯏꯒꯤꯗꯃꯛꯇ ꯏꯁꯤꯡ ꯂꯝꯕꯤ ꯃꯇꯥꯏꯗ ꯁꯥꯏꯀꯜꯗ ꯇꯧꯔꯒ ꯃꯇꯝ ꯑꯗꯨꯗꯗꯤ ꯁꯥꯏꯀꯜ ꯁꯥꯏꯀꯜꯒꯤ ꯃꯇꯝ ꯑꯣꯏꯕꯅ ꯁꯥꯏꯀꯜ ꯇꯧꯔꯒ ꯂꯝꯕꯤ ꯃꯇꯥꯏꯗ ꯂꯦꯞꯄꯒ ꯏꯁꯤꯡ ꯄꯥꯏꯔꯒ ꯉꯥꯏꯔꯝꯃꯤ ꯑꯗꯨ ꯏꯁꯤꯡ ꯄꯥꯏꯕꯗ ꯏꯁꯤꯡ ꯑꯩꯈꯣꯏꯅ ꯆꯦꯜꯂꯛꯄꯗ ꯃꯈꯣꯏꯅ ꯏꯁꯤꯡ ꯕꯣꯇꯜꯗꯨꯗ ꯏꯁꯤꯡ ꯂꯥꯝꯃꯝꯅꯤꯅ ꯁꯥꯏꯀꯜꯅ ꯇꯥꯟꯅ ꯇꯥꯟꯅꯔꯒ ꯏꯁꯤꯡ ꯄꯤꯊꯛꯂꯛꯏ ꯑꯗꯨꯗ ꯑꯩꯈꯣꯏꯁꯨ ꯑꯗꯨꯝ ꯏꯁꯤꯡ ꯊꯛ ꯊꯛꯇꯅ ꯂꯥꯛꯏ ꯑꯗꯨꯒ ꯃꯔꯛꯁꯤꯗ ꯑꯩꯈꯣꯏ ꯏꯃꯥꯟꯅꯕ ꯑꯃꯒꯤ ꯏꯁꯤꯡ ꯂꯥꯝꯕꯗꯨ ꯃꯈꯨꯠꯇꯒꯤ ꯅꯥꯟꯊꯣꯛꯇꯨꯅ ꯕꯣꯇꯜ ꯑꯣꯏꯅ ꯂꯪꯁꯤꯜꯂꯛꯄꯗ ꯃꯃꯥꯏꯗ ꯄꯥꯟꯗꯨꯅ ꯑꯗꯨꯃꯥꯏꯅ ꯇꯧꯈꯤ ꯃꯤ ꯌꯥꯝꯅ ꯅꯣꯛꯅꯤꯡ ꯅꯣꯛꯅꯤꯡꯕ ꯅꯨꯡꯉꯥꯏꯕ ꯀꯌꯥꯁꯨ ꯂꯩ